ꯃꯦꯗꯥꯝ ꯑꯣꯏꯕꯤꯔꯕꯣ ꯑꯣ ꯃꯦꯗꯥꯝ ꯑꯩ ꯍꯟꯗꯛꯇꯨ ꯁ꯭ꯀꯨꯜꯒꯤ ꯑꯦꯇꯦꯟꯗꯦꯟꯁ ꯊꯣꯛꯄꯗ ꯑꯩ ꯁꯕꯦꯟꯇꯤ ꯄꯥꯔꯁꯦꯟꯗꯨ ꯌꯧꯖꯗ꯭ꯔꯦ ꯑꯩ ꯑꯅꯥꯕ ꯑꯃ ꯌꯥꯎꯗꯅ ꯁ꯭ꯀꯨꯜ ꯆꯥꯡ ꯅꯥꯏꯅ ꯀꯥꯕ ꯉꯝꯖꯍꯧꯗ꯭ꯔꯦ ꯑꯗꯣ ꯁꯤꯁꯤꯅ ꯑꯩꯒꯤ ꯍꯟꯗꯛꯀꯤ ꯑꯦꯇꯦꯟꯗꯦꯟꯁꯇꯣ ꯁꯤꯛꯁꯇꯤ ꯅꯥꯏꯟꯗꯤ ꯑꯣꯏꯖꯩꯑꯕ ꯑꯗꯨ ꯃꯦꯗꯥꯝꯅ ꯈꯤꯇꯪ ꯁꯤꯟꯕꯤꯔꯒ ꯑꯩ ꯍꯟꯗꯛ ꯂꯥꯛꯀꯗꯧꯔꯤꯕ ꯑꯦꯛꯖꯥꯝꯁꯤ ꯊꯥꯕ ꯌꯥꯍꯟꯕꯤꯒꯗ꯭ꯔꯥ ꯃꯦꯗꯥꯝꯅ ꯈꯤꯇꯪ ꯁꯤꯟꯕꯤꯌꯨꯅꯦ ꯍꯣꯏ ꯑꯗꯨ ꯑꯗꯣ ꯑꯇꯣꯞꯄ ꯀꯥꯎꯟꯇꯔꯅꯗꯤ ꯃꯦꯗꯥꯝ ꯃꯦꯗꯥꯝꯗꯒꯤ ꯆꯦ ꯂꯧ ꯍꯥꯏꯕꯤꯌꯦꯕꯀꯣ ꯑꯗꯣ ꯃꯦꯗꯥꯝ ꯍꯌꯦꯡ ꯄꯨꯡ ꯀꯌꯥ ꯑꯗꯨꯋꯥꯏꯗ ꯂꯥꯛꯇꯣꯏꯅꯣ ꯑꯗꯣ ꯃꯦꯗꯥꯝ ꯄꯩꯁꯥ ꯄꯩꯁꯥ ꯅꯨꯡꯁꯥꯒꯤꯁꯨ ꯍꯥꯏꯌꯦꯕ ꯀꯥꯎꯟꯇꯔꯅ ꯑꯗꯨ ꯃꯦꯗꯥꯝꯁꯨ ꯈꯔ ꯌꯥꯅꯕ ꯑꯩꯁꯨ ꯑꯅꯥꯕ ꯌꯥꯎꯕ ꯈꯣꯠꯄꯒꯤ ꯇꯧꯕꯅꯦ ꯃꯦꯗꯥꯝꯁꯨ ꯍꯣꯏ ꯅꯨꯡꯉꯥꯏꯖꯔꯦ ꯃꯦꯗꯥꯝ ꯑꯗꯨꯗꯤ ꯊꯝꯖꯔꯒꯦ ꯃꯦꯗꯥꯝ